ꯑꯩ ꯏꯁꯥꯃꯛ ꯑꯍꯜꯒꯤ ꯃꯤꯔꯣꯜ ꯑꯃꯁꯨꯡ ꯅꯍꯥꯒꯤ ꯃꯤꯔꯣꯜꯅ ꯄꯥꯝꯂꯤꯕꯁꯤꯡꯒꯤ ꯃꯔꯛꯇ ꯐꯜ ꯑꯃ ꯄꯨꯔꯛꯅꯕ ꯁꯤꯜꯂꯤꯕ ꯑꯃꯁꯨꯡ ꯍꯣꯠꯅꯔꯤꯕ ꯃꯌꯥꯏ ꯇꯣꯡꯕ ꯃꯤꯔꯣꯜ ꯑꯃꯒꯤ ꯁꯔꯨꯛ ꯑꯃꯒꯤ ꯑꯣꯏꯅ ꯃꯤꯔꯣꯜꯁꯤꯡ ꯑꯁꯤꯒꯤ ꯃꯔꯛꯇ ꯃꯥꯟꯅꯕ ꯑꯃꯗꯤ ꯈꯦꯠꯅꯕꯒꯤ ꯏꯁꯥꯗ ꯊꯦꯡꯅꯖꯕ ꯐꯥꯎꯕ ꯑꯃ ꯎꯕ ꯐꯪꯏ ꯈꯦꯅꯕꯁꯤꯡ ꯍꯥꯏꯔꯒꯗꯤ ꯊꯥꯏꯅ ꯑꯉꯥꯡ ꯑꯣꯏꯕꯁꯤꯡꯅ ꯍꯧꯖꯤꯛꯅ ꯑꯍꯜ ꯑꯣꯏꯔꯤꯕꯁꯤꯡ ꯑꯁꯤꯅ ꯁꯥꯟꯅ ꯈꯣꯠꯅꯕ ꯑꯃꯒ ꯑꯃꯒ ꯄꯨꯟꯁꯤꯜꯂꯒ ꯋꯥꯔꯤ ꯋꯥꯇꯥꯏ ꯇꯧꯕ ꯑꯉꯥꯡꯁꯤꯡꯗꯨꯅ ꯅꯨꯃꯤꯗꯥꯡ ꯆꯥꯛ ꯉꯥꯏꯕ ꯑꯣꯏꯅ ꯃꯄꯨꯕꯣꯛ ꯃꯕꯦꯟꯕꯣꯛꯅ ꯐꯨꯡꯒꯥ ꯋꯥꯔꯤ ꯂꯤꯕꯤꯔꯒ ꯆꯥꯛꯄꯨ ꯉꯥꯏꯅꯩ ꯑꯗꯨꯒ ꯍꯧꯖꯤꯛꯅ ꯐꯨꯡꯒꯥ ꯋꯥꯔꯤ ꯂꯩꯇ꯭ꯔꯦ ꯃꯣꯕꯥꯏꯜ ꯃꯦꯠ ꯃꯦꯠꯇꯨꯅ ꯂꯩꯅꯔꯦ ꯑꯃꯒ ꯑꯃꯒ ꯑꯣꯟꯁꯤꯟꯅꯔꯒ ꯋꯥꯔꯤ ꯋꯥꯇꯥꯏ ꯇꯧꯗ꯭ꯔꯦ ꯇꯣꯉꯥꯟ ꯇꯣꯉꯥꯟꯅ ꯃꯥꯒꯤ ꯃꯥꯒꯤ ꯊꯣꯛꯄ ꯃꯣꯕꯥꯏꯜ ꯃꯦꯠꯂꯒ ꯂꯩꯅꯔꯦ ꯆꯤꯟꯖꯥꯛꯁꯨ ꯃꯆꯤ ꯂꯩꯕ ꯑꯃꯇ ꯆꯥꯒꯦ ꯍꯥꯏꯕꯁꯨ ꯐꯪꯗ꯭ꯔꯦ ꯊꯥꯎ ꯊꯨꯝ ꯃꯌꯥꯟ ꯇꯨꯌꯥꯟ ꯉꯛꯇ ꯊꯥꯏꯅꯗꯤ ꯑꯐꯕ ꯉꯛꯇꯅꯤ ꯆꯤꯟꯖꯥꯛꯁꯤꯡꯗꯣ ꯑꯗꯨꯒ ꯃꯥꯟꯅꯕ ꯈꯔ ꯍꯥꯏꯔꯒꯗꯤ ꯑꯍꯟꯁꯨ ꯅꯥꯍꯥꯁꯨ ꯍꯥꯔꯥꯎ ꯀꯨꯝꯍꯩ ꯄꯥꯝꯏ ꯀꯣꯏꯕ ꯆꯠꯄ ꯄꯥꯝꯏ ꯑꯅꯧ ꯑꯅꯧꯕ ꯇꯦꯛꯅꯣꯂꯣꯖꯤ ꯄꯥꯝꯏ